ꯎꯝ ꯍꯜꯂꯣ ꯑꯧ ꯑꯧ ꯌꯥꯏꯌꯦ ꯀꯩꯁꯨ ꯀꯥꯏꯗꯦ ꯁꯥꯔ ꯍꯥꯏꯕꯤꯔꯛꯑꯣ ꯃꯗꯨ ꯁꯦꯝꯕꯒꯤ ꯋꯥꯔꯤꯗꯨ ꯁꯥꯈꯤꯕꯅꯦ ꯑꯥ ꯅꯍꯥꯟꯁꯨ ꯑꯩꯈꯣꯏ ꯀꯩꯁꯨ ꯂꯥꯛꯑꯝꯕꯅꯦ ꯑꯩꯈꯣꯏꯒꯤ ꯃꯤ ꯈꯔ ꯂꯥꯛꯑꯝꯕꯅꯦ ꯌꯦꯡꯁꯤꯟꯕꯒꯤ ꯑꯩ ꯏꯁꯥꯁꯨ ꯌꯥꯎꯅ ꯌꯦꯡꯉꯝꯕꯅꯦ ꯂꯝꯕꯤ ꯊꯣꯡꯁꯦ ꯑꯗꯨ ꯑꯥ ꯀꯔꯤ ꯀꯩꯗꯧꯔꯦ ꯍꯥꯏꯕꯅꯣ ꯑꯗꯨ ꯗ꯭ꯔꯦꯟꯗꯣ ꯀꯩꯗꯧꯔꯦ ꯍꯥꯏꯕꯅꯣ ꯑꯗꯨ ꯑꯩꯈꯣꯏ ꯃꯔꯝ ꯆꯥꯅ ꯑꯩꯈꯣꯏ ꯌꯦꯡꯁꯤꯜꯂꯤ ꯑꯗꯨ ꯊꯤꯀꯥꯗꯥꯔꯁꯤꯡꯁꯤꯅꯁꯨ ꯀꯩꯗꯧꯕꯅꯦ ꯑꯗꯨꯒ ꯍꯣꯏ ꯗ꯭ꯔꯦꯟ ꯂꯥꯡꯗꯣ ꯍꯧꯖꯤꯛ ꯀꯟꯅ ꯍꯣꯠꯅꯔꯤ ꯅꯣꯡꯁꯤꯡ ꯆꯨꯕꯅꯤꯅ ꯃꯇꯝ ꯆꯥꯅ ꯁꯦꯝ ꯁꯥꯕꯕꯨꯗꯤ ꯉꯝꯗꯦ ꯑꯗꯨ ꯗ꯭ꯔꯦꯟ ꯄꯤꯛꯏꯕ ꯈꯣꯠꯂꯤꯗꯨꯗꯤ ꯃꯥ ꯃꯥꯒꯤ ꯏꯁꯇꯦꯃꯤꯅ ꯑꯗꯨ ꯃꯥ ꯃꯥꯒꯤ ꯀꯔꯤ ꯑꯃ ꯂꯩꯕꯅꯦ ꯑꯗꯨꯅ ꯃꯔꯝ ꯑꯣꯏꯔꯒꯅꯦ ꯑꯗꯨ ꯀꯣꯏꯂꯥꯁꯀꯤ ꯃꯇꯥꯡꯗꯨꯗꯤ ꯀꯣꯏꯂꯥꯁꯇꯨꯗꯤ ꯍꯧꯖꯤꯛ ꯅꯣꯡꯖꯨ ꯊꯥꯅꯤ ꯊꯥꯔꯤꯕ ꯀꯣꯏꯂꯥꯁꯁꯤ ꯑꯩꯈꯣꯏ ꯑꯩꯈꯣꯏꯒꯤ ꯁꯔꯀꯥꯔꯒꯤ ꯃꯥꯏꯀꯩꯗꯒꯤ ꯂꯥꯛꯄꯅꯤꯅ ꯁꯥꯔꯀꯥꯔꯒꯤ ꯃꯥꯏꯀꯩꯗꯒꯤ ꯂꯥꯛꯄꯅꯤꯅ ꯃꯗꯨ ꯌꯥꯗꯕ ꯈꯔ ꯂꯩꯕ ꯑꯗꯨꯅꯅꯤ ꯑꯗꯨꯅ ꯃꯊꯪ ꯃꯊꯪ ꯑꯃꯃꯝ ꯑꯁꯨꯝ ꯄ꯭ꯔꯣꯖꯦꯛꯇꯣ ꯑꯣꯏꯅꯔꯛꯄꯒꯤꯅꯦ ꯑꯗꯣ ꯐꯅꯤ ꯑꯗꯨ ꯑꯩꯈꯣꯏ ꯁꯦꯝꯁꯤ ꯑꯃꯔꯥ ꯑꯃꯔꯥ ꯈꯟꯅꯔꯒ ꯂꯣꯏꯔꯦ ꯂꯩꯔꯤꯕ ꯈꯨꯡꯒꯪꯒꯤ ꯃꯤꯁꯤꯡ ꯃꯌꯥꯝꯁꯤꯒ ꯑꯩꯈꯣꯏꯒ ꯄꯨꯟꯅ ꯇꯥꯟꯅꯔꯒ ꯀ꯭ꯂꯕꯀꯤ ꯂꯩꯔꯤꯕ ꯑꯉꯥꯡꯁꯤꯡ ꯅꯍꯥꯁꯤꯡꯁꯤ ꯄꯨꯟꯁꯤꯜꯂꯒ ꯀꯔꯤꯅꯣ ꯇꯧꯕ ꯌꯥꯕꯗꯨ ꯑꯃ ꯈꯟꯅꯁꯤ ꯑꯗꯨ ꯍꯧꯖꯤꯛ ꯃꯅꯤꯡ ꯊꯪꯕꯗꯁꯨ ꯑꯩꯈꯣꯏ ꯊꯕꯛꯇꯨ ꯈꯔ ꯁꯨꯍꯟꯕ ꯍꯧꯕꯅꯦ ꯍꯧꯖꯤꯛ ꯉꯁꯤꯃꯛꯁꯨ ꯗ꯭ꯔꯦꯟ ꯈꯔ ꯆꯜꯍꯟꯕ ꯍꯧꯕꯅꯦ ꯅꯍꯥꯟ ꯃꯃꯥꯡꯗꯒꯤ ꯆꯜꯍꯟꯕꯅꯦꯅ ꯇꯧꯕꯅꯤ ꯑꯗꯨ ꯀꯩꯗꯧꯕ ꯐꯤꯕꯝ ꯑꯃ ꯑꯣꯏꯕ ꯊꯤꯀꯥꯅ ꯄꯤꯕꯗꯨꯗꯅꯦ ꯑꯩꯈꯣꯏꯅ ꯊꯤꯀꯥꯗꯥꯔꯁꯤꯡꯅ ꯊꯥꯔꯤꯗꯣ ꯑꯗꯨ ꯀꯩꯗꯧꯕ ꯃꯣꯏ ꯊꯤꯀꯥꯗꯥꯔꯁꯤꯡꯅ ꯄꯥꯕ ꯊꯥꯕꯗꯣ ꯑꯩꯈꯣꯏꯗꯤ ꯊꯥꯅꯉꯥꯏꯒꯤ ꯋꯥꯔꯤꯗꯣ ꯁꯥꯕꯅꯦ ꯑꯗꯣ ꯃꯣꯏꯅ ꯀꯔꯤ ꯍꯥꯏꯇꯔꯦ ꯃꯣꯏꯅ ꯊꯤꯀꯥꯁꯤꯡꯅ ꯇꯧꯔꯝꯕ ꯊꯕꯛꯅꯤꯅ ꯌꯥꯝ ꯀꯟꯅ ꯀꯩꯗꯧꯔꯨꯕꯁꯨ ꯌꯥꯗꯕ ꯑꯗꯣ ꯌꯥꯅꯤ ꯑꯗꯨ ꯃꯈꯥ ꯇꯥꯕꯗꯨ ꯑꯗꯨꯝ ꯆꯦꯛꯁꯤꯟꯅ ꯑꯗꯨꯝ ꯇꯧꯅꯤꯡꯉꯥꯏ ꯋꯥꯔꯤ ꯁꯥꯔꯒ ꯂꯣꯏꯔꯦ ꯑꯗꯨꯅ ꯃꯈꯥ ꯀꯔꯤ ꯍꯥꯏꯅꯤꯡꯏ ꯑꯗꯨꯃꯥꯏꯅ ꯑꯗꯨꯝ ꯇꯧꯁꯦ ꯑꯗꯨꯒ ꯌꯥꯅꯤ ꯑꯣ ꯃꯊꯪ ꯄꯥꯏꯈꯠꯀꯗꯝꯃꯦ ꯑꯗꯨꯒꯤ ꯅꯣꯏ ꯑꯗꯣꯝ ꯁꯥꯏꯠꯀꯤꯁꯨ ꯑꯗꯨꯝ ꯄꯥꯏꯈꯠꯀꯗꯕꯅꯤ ꯑꯗꯨꯅ ꯑꯥ ꯇꯥꯟꯅꯁꯤ ꯀ꯭ꯂꯕꯀꯤ ꯅꯍꯥꯁꯤꯡ ꯑꯉꯥꯡꯁꯤꯡꯒꯁꯨ ꯑꯗꯨꯝ ꯄꯨꯜꯂꯒ ꯑꯃ ꯑꯃ ꯌꯦꯡꯁꯤ ꯑꯗꯨꯒ ꯑꯗꯨꯝ ꯇꯥꯟꯅꯁꯤ ꯌꯥꯒꯅꯤ ꯑꯗꯨꯒ

ꯑꯥ ꯐꯅꯤ ꯐꯅꯤ ꯑꯗꯨꯃꯥꯏꯅ ꯑꯥ ꯇꯧꯔꯁꯤꯀꯣ